ꯑꯩꯈꯣꯏ ꯌꯨꯝꯗ ꯊꯥꯕ ꯄꯣꯠꯆꯩ ꯍꯥꯏꯔꯒꯗꯤ ꯍꯤꯡꯒꯣꯜꯗ ꯀꯣꯕꯤ ꯊꯥꯕ ꯑꯗꯒꯤ ꯍꯪꯒꯥꯝ ꯀꯩꯀꯥ ꯑꯃꯗꯤ ꯍꯋꯥꯏ ꯑꯇꯣꯞꯄꯅꯆꯤꯡꯕ ꯃꯌꯥꯝ ꯑꯃꯁꯨ ꯊꯥꯏ ꯑꯗꯒꯤ ꯂꯩꯕꯥꯛ ꯐꯖꯅ ꯌꯥꯜꯂꯅꯤ ꯑꯗꯒꯤ ꯂꯩꯕꯥꯛꯇꯣ ꯀꯪꯍꯜꯂꯒ ꯊꯨꯒꯥꯏꯔꯒ ꯑꯇꯣꯞꯄ ꯍꯋꯥꯏꯒꯨꯝꯕ ꯍꯨꯟꯕ ꯑꯇꯣꯞ ꯑꯇꯣꯞꯄ ꯆꯥꯕ ꯌꯥꯕ ꯃꯌꯥꯝ ꯑꯃ ꯊꯥꯕ ꯈꯣꯠꯄꯁꯨ ꯑꯗꯨꯝ ꯇꯧꯋꯤ ꯑꯗꯩ ꯊꯥꯕ ꯂꯣꯏꯔꯒ ꯏꯁꯤꯡ ꯆꯥꯏꯕ ꯑꯗꯒꯤ ꯃꯇꯝ ꯆꯥꯅ ꯑꯌꯨꯛꯇ ꯏꯁꯤꯡ ꯆꯥꯏꯕ ꯑꯗꯒꯤ ꯅꯨꯡꯊꯤꯟꯗ ꯑꯃꯨꯛ ꯆꯥꯏꯕ ꯁꯤ ꯅꯠꯇꯕꯗ ꯍꯥꯏꯔꯗꯤ ꯌꯨꯝꯒꯤ ꯃꯃꯥꯡꯗ ꯂꯩ ꯊꯥꯕ ꯂꯩ ꯀꯩꯀꯥ ꯊꯥꯕ ꯗꯦꯀꯣꯔꯦꯁꯟ ꯑꯣꯏꯅꯕ ꯐꯖꯅꯕ ꯃꯌꯥꯝ ꯑꯃ ꯊꯥꯕꯁꯨ ꯌꯥꯎꯋꯤ ꯁꯤ ꯅꯠꯇꯕꯗꯅ ꯍꯩ ꯆꯥꯕ ꯌꯥꯕ ꯍꯩ ꯅꯣꯕꯥꯞꯒꯨꯝꯕ ꯑꯇꯣꯞꯄ ꯍꯩꯅꯧ ꯀꯩꯀꯥꯁꯨ ꯑꯗꯨꯝ ꯊꯥꯕ ꯌꯥꯎꯋꯤ ꯍꯩ ꯍꯩ ꯃꯈꯜ ꯑꯇꯣꯞꯄ ꯃꯌꯥꯝ ꯑꯃꯁꯨ ꯊꯥꯏ ꯑꯗꯒꯤ ꯂꯩꯀꯥꯏꯒꯤ ꯑꯇꯣꯞꯄꯗꯁꯨ ꯍꯩ ꯅꯠꯇꯕ ꯑꯇꯩ ꯑꯗꯨꯝ ꯍꯤꯡꯒꯣꯟꯒꯤ ꯄꯣꯠꯆꯩ ꯑꯣꯏꯕ ꯆꯥꯕ ꯌꯥꯕ ꯃꯌꯥꯝꯃ ꯊꯥꯕꯁꯨ ꯌꯥꯎꯋꯤ ꯑꯩꯈꯣꯏꯅ ꯎꯖꯕꯗ ꯁꯤ ꯍꯥꯏꯔꯒ ꯑꯗꯨꯝ ꯂꯣꯏꯁꯟꯖꯔꯒꯦ